ꯍꯂꯣ ꯍꯂꯣ ꯑꯣ ꯃꯥꯅꯦ ꯃꯥꯅꯦ ꯊꯧꯕꯥꯜ ꯕꯖꯥꯔꯒꯤ ꯑꯥ ꯃꯅꯛꯇ ꯁꯥꯕ ꯊꯥꯡꯒꯤ ꯊꯥꯡ ꯁꯨꯕꯝꯅꯤ ꯀꯔꯤ ꯀꯔꯤ ꯍꯥꯏꯕꯤꯅꯤꯡꯕ ꯎꯝ ꯎꯝ ꯎꯝ ꯎꯝ ꯐꯪꯉꯤ ꯂꯣꯏꯅꯃꯛ ꯂꯣꯏꯅꯃꯛ ꯐꯪꯅꯤꯌꯦ ꯑꯗꯒꯤ ꯄꯣꯔꯛꯇ꯭ꯔꯁꯨ ꯌꯥꯅꯤ ꯄꯣꯔꯛꯑꯁꯨ ꯀꯥꯏꯗꯦ ꯑꯗꯨ ꯄꯣꯔꯛꯇ꯭ꯔꯁꯨ ꯂꯣꯏꯅ ꯂꯩꯔꯦ ꯑꯩꯈꯣꯏꯗꯤ ꯊꯥꯡ ꯁꯨꯕꯅꯤꯅ ꯋꯥꯠꯇꯅ ꯊꯝꯃꯦ ꯑꯗꯨ ꯂꯣꯏꯅꯃꯛ ꯂꯧꯅꯤꯡꯕ ꯌꯣꯠꯄꯥꯛ ꯄꯥꯝꯃꯁꯨ ꯇꯥꯏꯌꯣꯠ ꯄꯥꯝꯃꯁꯨ ꯀꯔꯅꯤ ꯄꯥꯝꯃꯁꯨ ꯁꯣꯔꯤ ꯂꯣꯏꯅ ꯃꯈꯟ ꯁꯨꯅ ꯌꯥꯎꯔꯦ ꯑꯗꯨ

ꯊꯥꯡꯒꯣꯟ ꯎꯝ ꯑꯁꯥꯃꯟꯁꯤ ꯄꯨꯟꯅ ꯃꯌꯥ ꯍꯛꯄ ꯑꯣꯏꯔꯒꯅ ꯂꯨꯄꯥ ꯊꯥꯡ ꯑꯃꯗ ꯂꯨꯄꯥ ꯌꯥꯡꯈꯩ ꯌꯥꯡꯈꯩ ꯂꯧꯋꯤ ꯃꯌꯥ ꯍꯛꯄꯒꯤ ꯌꯣꯄꯥꯛ ꯑꯣꯏꯔꯒꯅ ꯆꯥꯝꯃ ꯂꯧꯋꯤ ꯃꯌꯥ ꯍꯛꯄꯒꯤ ꯂꯩꯕ ꯑꯣꯏꯔꯒꯅ ꯊꯥꯡꯒꯣꯟ ꯑꯃꯗ ꯆꯅꯤ ꯊꯥꯡꯖꯧꯅ ꯂꯨꯄꯥ ꯆꯍꯨꯝ ꯌꯥꯡꯈꯩꯃꯨꯛ ꯆꯤꯡꯉꯦ ꯑꯗꯒꯤ ꯌꯣꯠꯄꯥꯛꯇꯤ ꯆꯥꯝꯃꯔꯤꯒꯨꯝꯕ ꯆꯤꯡꯉꯦ ꯃꯥꯅ ꯈꯔ ꯊꯕꯛꯇꯣ ꯁꯨꯕꯗ ꯈꯔ ꯉꯁꯥꯏꯒꯤ ꯈꯔ ꯋꯥꯕꯅꯤꯅ ꯑꯗꯒꯤ ꯁꯨꯔꯤꯗꯤ ꯂꯨꯄꯥ ꯆꯥꯝꯃ ꯑꯗꯥꯏꯗ ꯑꯗꯨꯝ ꯌꯧꯗ꯭ꯔꯁꯨ ꯌꯥꯅꯤ ꯆꯥꯝꯃ ꯑꯗꯨꯝ ꯐꯪꯉꯦ ꯃꯈꯟ ꯌꯣꯠ ꯑꯁꯦꯡꯕꯗ ꯊꯧꯕꯥꯜ ꯕꯖꯥꯔꯒꯤ ꯑꯥ ꯀꯩꯊꯦꯟꯗꯒꯤ ꯈꯤꯇꯪꯗꯤ ꯊꯥꯞꯇꯣꯛꯑꯦ ꯑꯩꯒꯤꯅ ꯈꯤꯇꯪ ꯃꯤꯇꯔ ꯀꯨꯟꯒꯨꯝꯕ ꯇꯣꯔꯕꯥꯟꯗꯣ ꯑꯗꯨꯗ ꯁꯥꯕꯅꯤ ꯇꯣꯔꯕꯥꯟꯗꯨ ꯍꯦꯛ ꯕꯖꯥꯔꯒꯤ ꯂꯝꯕꯤꯒꯤ ꯃꯄꯥꯟ ꯇꯣꯔꯕꯥꯟꯗ ꯑꯗꯨꯝ ꯐꯨꯠ ꯀꯨꯟ ꯐꯨꯠ ꯆꯥꯝꯃꯒꯨꯝꯕ ꯆꯅꯤꯒꯨꯝꯕ ꯃꯌꯥ ꯈꯤꯇꯪꯁꯨ ꯋꯥꯠꯅꯤ ꯕꯖꯥꯔꯃꯛꯇꯗꯗꯤ ꯅꯠꯇꯦ ꯃꯅꯥꯛꯅꯤ ꯑꯗ ꯑꯗꯨꯝ ꯂꯥꯛꯄꯤꯕ ꯌꯥꯔꯅꯤ ꯁꯥꯕꯒꯤꯗꯤ ꯑꯁꯥꯕ ꯃꯌꯥꯝ ꯂꯩꯔꯦ ꯑꯗꯨ ꯗꯤꯖꯥꯏꯟ ꯄꯥꯝꯃꯒꯅ ꯅꯨꯃꯤꯠ ꯃꯉꯥ ꯇꯔꯨꯛꯅꯤ ꯑꯗꯨꯝ ꯆꯪꯒꯅꯤ ꯑꯗꯨꯒ ꯍꯧꯖꯤꯛ ꯍꯧꯖꯤꯛ ꯂꯧꯒꯦ ꯍꯥꯏꯔꯗꯤ ꯑꯩ ꯁꯥꯔꯒ ꯃꯌꯥꯝ ꯂꯩꯔꯦ ꯑꯣ ꯑꯗꯨꯗꯤ ꯑꯗꯨꯝ ꯌꯥꯅꯤ ꯑꯗꯨꯝ ꯅꯨꯃꯤꯠ ꯃꯔꯤ ꯃꯉꯥꯅꯤꯗꯤ ꯉꯥꯏꯇꯥꯔꯦ ꯅꯣꯡꯃꯗꯨꯒꯤ ꯑꯦꯅꯤ ꯂꯥꯛꯄꯤꯔꯣ ꯑꯗꯨꯝ ꯑꯗꯨꯝ ꯍꯧꯖꯤꯛꯃꯛ ꯑꯗꯨꯝ ꯂꯥꯛꯄꯤꯔꯁꯨ ꯀꯥꯏꯗ꯭ꯔꯦ ꯑꯗꯨꯝ ꯂꯩ ꯌꯥꯔꯅꯤ ꯂꯣꯏꯅ ꯐꯪꯉꯅꯤ ꯂꯣꯏꯅꯃꯛ ꯑꯗꯒꯤ ꯑꯄꯥꯝꯕ ꯌꯥꯎꯔꯒꯅ ꯑꯗꯨꯝ ꯂꯧꯕꯤꯔꯣ ꯄꯥꯝꯃꯝꯗ꯭ꯔꯒꯅ ꯁꯥꯕꯒꯤ ꯗꯤꯖꯥꯏꯟꯗꯣ ꯍꯥꯏꯔꯒ ꯑꯗꯨꯝ ꯁꯥꯖꯔꯒꯦ ꯑꯗꯨꯝ ꯂꯥꯛꯄꯤꯔꯣ ꯌꯥꯅꯤ ꯑꯦꯅꯤ ꯇꯥꯏꯝ ꯑꯗꯨꯝ ꯑꯩ ꯑꯌꯨꯛꯀꯤ ꯄꯨꯡ ꯃꯉꯥꯗꯒꯤ ꯑꯗꯨꯝ ꯅꯨꯡꯗꯥꯡꯋꯥꯏꯔꯝꯕꯧ ꯑꯗꯨꯝ ꯅꯨꯃꯤꯠ ꯇꯥꯕꯧ ꯍꯥꯡꯉꯤ ꯑꯗꯨꯝ ꯑꯩ ꯑꯥ ꯑꯗꯨꯝ ꯌꯥꯏꯌꯦ ꯑꯗꯨꯝ ꯑꯩ ꯍꯥꯏꯁꯦ ꯄꯨꯡ ꯅꯨꯡꯗꯥꯡꯋꯥꯏꯔꯝ ꯄꯨꯡ ꯇꯔꯨꯛ ꯐꯥꯎ ꯑꯗꯨꯝ ꯍꯥꯡꯉꯦ ꯑꯌꯨꯛꯀꯤ ꯄꯨꯡ ꯃꯉꯥꯗꯒꯤ ꯑꯗꯨ ꯍꯥꯡꯉꯦ ꯅꯨꯡꯗꯥꯡꯋꯥꯏꯔꯝꯕꯧ ꯑꯗꯨꯝ ꯍꯥꯡꯉꯦ ꯂꯥꯛꯄ ꯑꯗꯨꯝ ꯌꯥꯅꯤ ꯂꯧꯕ ꯑꯗꯨꯝ ꯂꯩꯕ ꯁꯥꯕ ꯂꯣꯏ ꯌꯥꯔꯦ ꯑꯗꯨꯝ ꯂꯥꯛꯄꯤꯔꯣ

ꯍꯣꯏ ꯍꯣꯏ ꯑꯣ ꯐꯔꯦ ꯐꯔꯦ ꯎꯝ ꯎꯝ ꯑꯣ ꯊꯝꯕꯤꯔꯣ ꯊꯝꯕꯤꯔꯣ